ꯀꯂꯥ ꯍꯥꯏꯕꯁꯤ ꯃꯤꯑꯣꯏꯕꯒꯤ ꯄꯨꯟꯁꯤꯗ ꯌꯥꯝꯅ ꯃꯔꯨ ꯑꯣꯏ ꯍꯥꯏꯅ ꯑꯩꯅ ꯈꯜꯂꯦ ꯃꯔꯝꯗꯤ ꯑꯩꯈꯣꯏ ꯃꯤꯑꯣꯏꯕ ꯃꯤꯑꯣꯏꯕꯅ ꯑꯋꯥꯕ ꯅꯨꯡꯉꯥꯏꯕ ꯑꯅꯥ ꯑꯌꯦꯛ ꯀꯌꯥ ꯑꯃꯔꯣꯝ ꯊꯦꯡꯅꯩ ꯑꯩꯈꯣꯏꯒꯤ ꯄꯨꯟꯁꯤꯒ ꯂꯣꯏꯅꯔꯒ ꯆꯠꯃꯤꯟꯅꯩ ꯑꯋꯥꯕ ꯅꯨꯡꯉꯥꯏꯇꯕ ꯀꯌꯥ ꯑꯁꯦ ꯀꯂꯥꯅ ꯑꯩꯈꯣꯏꯕꯨ ꯃꯤꯀꯨꯞ ꯑꯃꯇꯪ ꯑꯣꯏꯔꯕꯁꯨ ꯀꯥꯎꯊꯣꯛꯇꯨꯅ ꯋꯥꯈꯜ ꯅꯨꯡꯉꯥꯏ ꯅꯨꯡꯉꯥꯏꯅ ꯂꯩꯍꯟꯕꯗ ꯃꯇꯦꯡ ꯑꯣꯏ ꯃꯁꯤꯇ ꯅꯠꯇꯅ ꯑꯩꯈꯣꯏꯅ ꯍꯤꯡꯕꯗ ꯑꯆꯧꯕ ꯁꯔꯨꯛ ꯑꯃꯁꯨ ꯑꯣꯏꯅꯩ ꯀꯅꯥꯒꯨꯝꯕ ꯑꯃꯅ ꯀꯂꯥꯕꯨ ꯁꯤꯟꯐꯝ ꯑꯣꯏꯗꯨꯅ ꯄꯨꯟꯁꯤ ꯆꯨꯞꯄ ꯏꯃꯨꯡ ꯃꯅꯨꯡ ꯄꯨꯅꯕꯁꯨ ꯌꯥꯎꯋꯤ ꯃꯁꯤꯅ ꯁꯃꯥꯖꯇꯁꯨ ꯀꯥꯟꯅꯍꯜꯂꯤ